ꯑꯩꯈꯣꯏꯒꯤ ꯃꯅꯥꯛꯇ ꯂꯥ ꯙꯔꯃꯒꯤ ꯑꯣꯏꯕ ꯖꯒꯥ ꯍꯥꯏꯔꯒꯗꯤ ꯀꯣꯅꯨꯡꯗ ꯆꯠꯅꯩꯌꯦ ꯀꯣꯅꯨꯡꯁꯦ ꯀꯣꯅꯨꯡ ꯃꯅꯨꯡꯗ ꯂꯥꯏꯒꯤ ꯑꯣꯏꯕ ꯃꯐꯝ ꯌꯥꯝꯅ ꯂꯩꯌꯦ ꯑꯁꯤꯗ ꯑꯩꯈꯣꯏꯅ ꯑꯅꯝꯕ ꯃꯇꯝꯗ ꯃꯥꯁꯦ ꯀ꯭꯭ꯔꯤꯁꯅ ꯖꯔꯃꯒꯨꯝꯕ ꯑꯗꯒꯤ ꯀꯥꯡꯒꯨꯝꯕꯗꯅ ꯆꯠꯅꯩ ꯑꯗꯨ ꯅꯠꯇ꯭ꯔꯒꯁꯨ ꯑꯈꯣꯏꯅ ꯏꯁꯥꯒꯤ ꯑꯣꯏꯕ ꯂꯥꯏ ꯈꯣꯏꯔꯝꯅꯤꯡꯕ ꯅꯤꯖꯅꯤꯡꯕ ꯏꯁꯣꯔꯗ ꯅꯤꯖꯅꯤꯡꯕ ꯂꯩꯔꯒꯗꯤ ꯑꯗꯨꯝ ꯀꯥꯟꯗꯁꯨ ꯑꯗꯨꯝ ꯆꯠꯄ ꯌꯥꯏ ꯑꯗꯨꯝ ꯆꯠꯅꯩ ꯑꯗꯨꯒ ꯑꯈꯣꯏꯅ ꯅꯨꯄꯤꯅ ꯐꯤ ꯑꯉꯧꯕ ꯐꯤ ꯐꯅꯦꯛ ꯑꯉꯧꯕ ꯁꯦꯠꯂꯦ ꯅꯨꯄꯥꯁꯨ ꯑꯉꯧꯕ ꯁꯦꯠꯂꯒ ꯆꯠꯅꯩ ꯑꯗꯨꯒ ꯑꯩꯈꯣꯏꯅ ꯃꯅꯨꯡꯗ ꯂꯥꯏ ꯃꯈꯜ ꯃꯌꯥꯝ ꯂꯩ ꯑꯗꯨꯗ ꯑꯩꯈꯣꯏꯅ ꯑꯃꯃꯝꯇ ꯆꯪꯉꯒ ꯑꯗꯨꯝ ꯅꯤꯖꯕ ꯌꯥꯏ ꯑꯩꯈꯣꯏꯅ ꯄꯣꯠꯆꯩꯁꯨ ꯂꯩ ꯑꯗꯒꯤ ꯗꯨꯛ ꯀꯦꯟꯗꯜ ꯁꯤꯗꯤ ꯋꯥꯠꯄ ꯁꯨꯛꯌꯥ ꯌꯥꯗ꯭ꯔꯦ ꯑꯗꯨꯒ ꯍꯩ ꯔꯥꯁꯨ ꯑꯗꯨꯝ ꯄꯨꯔꯒ ꯑꯗꯨꯝ ꯀꯠꯅꯩ ꯂꯥꯏꯗꯨꯗ ꯃꯅꯨꯡꯗ ꯃꯣꯏꯒꯤ ꯑꯃ ꯍꯥꯏꯅꯕ ꯑꯃꯁꯨ ꯂꯩ ꯁꯟ ꯃꯆꯥ ꯂꯥꯏꯒꯤ ꯁꯟ ꯃꯆꯥ ꯑꯃ ꯂꯩꯌꯦ ꯍꯥꯏꯌꯦ ꯑꯗꯨꯒꯤ ꯑꯗꯨꯒꯤ ꯃꯅꯥꯀꯣꯡꯗ ꯑꯈꯣꯏꯅ ꯆꯪꯉꯒ ꯊꯃꯣꯏ ꯁꯦꯡꯅ ꯇꯨꯃꯤꯟꯅ ꯀꯩꯅꯣꯝꯃ ꯅꯤꯖꯔꯒꯗꯤ ꯑꯗꯨ ꯑꯗꯨꯁꯨ ꯊꯨꯡꯉꯦꯅ ꯍꯥꯏꯅꯩꯌꯦ